ꯑꯩꯅ ꯄꯨꯟꯁꯤꯗ ꯈꯋꯥꯏꯗꯤꯒꯤ ꯃꯒꯨꯟ ꯂꯩꯅ ꯈꯟꯕꯗꯤ ꯑꯩ ꯏꯃꯥ ꯕꯕꯥꯁꯤ ꯌꯥꯝ ꯈꯜꯂꯤ ꯑꯩ ꯃꯈꯣꯏꯒꯤ ꯁꯦꯕꯥ ꯌꯥꯝꯅ ꯇꯧꯅꯤꯡꯕ ꯐꯥꯎꯋꯤ ꯃꯈꯣꯏꯕꯨ ꯂꯨꯅ ꯆꯥꯟꯅ ꯊꯝꯕ ꯃꯈꯣꯏꯒꯤ ꯃꯅꯤꯡ ꯊꯨꯡꯍꯟꯕ ꯍꯥꯏꯕꯁꯤ ꯑꯩꯒꯤ ꯆꯞ ꯌꯨꯡꯕ ꯃꯒꯨꯜ ꯑꯩꯅ ꯑꯩꯅ ꯂꯧꯖꯕ ꯈꯟꯖꯕ ꯋꯥꯐꯝꯅꯤ ꯃꯁꯤ ꯑꯩꯈꯣꯏꯅ ꯍꯧꯖꯤꯛ ꯏꯃꯥ ꯕꯥꯕ ꯁꯦꯕ ꯇꯧꯕ ꯍꯥꯏꯕꯁꯤ ꯑꯩꯈꯣꯏꯒꯤ ꯌꯥꯝꯅ ꯐꯕ ꯀꯥꯅꯕ ꯑꯩꯈꯣꯏꯗꯁꯨ ꯀꯥꯅꯕ ꯂꯥꯛꯄ ꯑꯗꯨꯝꯕ ꯌꯥꯝꯅ ꯑꯩꯅ ꯈꯟꯖꯕ ꯊꯝꯃꯣꯏꯗ ꯊꯝꯃꯣꯏ ꯁꯦꯡꯅ ꯈꯟꯖꯕꯗꯨꯅꯤ ꯃꯁꯤ ꯑꯩꯅ ꯑꯩꯒꯤ ꯏꯆꯥꯁꯤꯡ ꯐꯪꯕꯁꯤꯗ ꯑꯩꯅ ꯑꯩꯒꯤ ꯏꯃꯥ ꯕꯥꯕꯅ ꯑꯩꯉꯣꯟꯗ ꯄꯤꯛꯏꯉꯩꯗ ꯏꯃꯥ ꯕꯥꯕꯅ ꯀꯌꯥꯝꯒꯤ ꯃꯇꯤꯛ ꯋꯥꯔꯛꯄꯒꯦ ꯍꯥꯏꯕꯁꯤ ꯑꯩꯒꯤ ꯏꯆꯥ ꯐꯪꯉꯕ ꯃꯇꯝꯁꯤꯗꯗꯤ ꯑꯩꯅ ꯑꯃꯨꯛ ꯈꯪꯉꯦ ꯃꯁꯤꯗꯒꯤ ꯍꯦꯟꯅ ꯑꯩꯅ ꯑꯃꯨꯛꯀ ꯏꯃꯥ ꯕꯥꯕꯕꯨ ꯌꯥꯝꯅ ꯂꯨꯅ ꯇꯧꯅꯤꯡꯕꯒꯤ ꯋꯥꯈꯜ ꯑꯄꯥꯝꯕ ꯑꯃ ꯄꯣꯛꯑꯦ ꯑꯗꯨꯅ ꯃꯁꯤ ꯑꯩꯈꯣꯏꯒꯤ ꯏꯃꯥ ꯕꯥꯕꯁꯨ ꯑꯩꯒ ꯑꯗꯨꯝ ꯂꯩꯃꯤꯟꯅꯩ ꯑꯇꯩꯗꯤ ꯏꯌꯥꯝꯕꯁꯤꯡꯗꯤ ꯑꯩꯈꯣꯏꯒꯤ ꯊꯕꯛ ꯇꯧꯈꯤꯕ ꯈꯣꯠꯈꯤꯕ ꯌꯨꯝꯗ ꯂꯩꯇꯕꯗꯒꯤ ꯑꯩꯒ ꯑꯣꯏꯅ ꯂꯩꯃꯤꯟꯅꯔꯦ ꯑꯩꯒ ꯂꯩꯃꯤꯟꯅꯕꯗ ꯑꯩꯅ ꯁꯦꯕꯥ ꯇꯧꯅꯤꯡꯕꯗꯨꯒ ꯌꯥꯝꯅ ꯆꯥꯟꯅꯕ ꯑꯩꯒꯁꯨ ꯂꯩꯃꯤꯟꯅꯕ ꯐꯪꯉꯣꯏꯗ꯭ꯔꯥꯅ ꯈꯜꯂꯨꯕ ꯑꯗꯨꯝꯃꯛꯇꯤ ꯑꯣꯏꯗ꯭ꯔꯦ ꯑꯩ ꯍꯧꯖꯤꯛ ꯏꯃꯥ ꯕꯥꯕꯒ ꯂꯩꯃꯤꯟꯅꯔꯒ ꯌꯥꯝꯅ ꯁꯦꯕꯥ ꯇꯧꯔꯒ ꯃꯈꯣꯏꯕꯨ ꯃꯈꯣꯏꯒꯤ ꯑꯄꯦꯟꯕ ꯄꯣꯛꯍꯜꯂꯒ ꯁꯨꯝꯃꯥꯏꯅ ꯂꯩꯃꯤꯟꯅꯔꯒ ꯄꯨꯟꯁꯤꯁꯦ ꯁꯥꯡꯅ ꯑꯩꯅ ꯃꯒꯨꯟ ꯂꯩꯅ ꯑꯩꯅ ꯌꯥꯝꯅ ꯇꯧꯒꯦ ꯈꯟꯖꯕ ꯑꯗꯨꯅꯤ ꯑꯩꯅ ꯈꯟꯖꯔꯤꯁꯦ ꯑꯗꯣ ꯀꯔꯤꯒꯨꯝꯕ ꯏꯃꯥ ꯕꯥꯕꯒꯤ ꯅꯨꯡꯉꯥꯏꯇꯕ ꯊꯕꯛ ꯑꯃꯠꯇ ꯑꯩꯅ ꯑꯩꯒꯤ ꯅꯨꯄꯤꯗꯁꯨ ꯇꯧꯒꯅꯨ ꯍꯥꯏꯕ ꯅꯆꯤꯡꯕ ꯑꯩ ꯍꯥꯏꯗꯨꯅ ꯑꯗꯨꯝ ꯂꯥꯛꯏ ꯍꯧꯖꯤꯛꯁꯨ ꯃꯈꯥ ꯇꯥꯅꯁꯨ ꯏꯃꯥ ꯕꯥꯕꯒꯤ ꯁꯦꯕꯥ ꯏꯃꯥ ꯕꯥꯕꯒꯤ ꯁꯦꯕꯥꯁꯦ ꯑꯩꯒꯤ ꯅꯨꯄꯤꯅ ꯇꯧꯗꯕꯁꯨ ꯌꯥꯔꯣꯏ ꯑꯗꯨꯒ ꯍꯦꯟꯅ ꯊꯣꯏꯅ ꯇꯧꯅꯕꯁꯨ ꯑꯩꯅ ꯑꯩꯒꯤ ꯅꯨꯄꯤꯗ ꯍꯥꯏꯔꯒ ꯁꯨꯝꯃꯥꯏꯅ ꯇꯧꯍꯟꯒꯦ ꯍꯥꯏꯕꯁꯤ ꯑꯩꯒꯤ ꯈ꯭ꯋꯥꯏꯗꯒꯤ ꯑꯩꯅ ꯈꯟꯖꯕ ꯊꯕꯛꯅꯤ ꯑꯗꯣ ꯏꯝꯥ ꯕꯥꯕꯅ ꯃꯆꯥꯒꯤꯗꯃꯛ ꯀꯌꯥ ꯋꯥꯔꯛꯄꯒꯦ ꯍꯥꯏꯕꯁꯤꯗꯤ ꯑꯩ ꯉꯁꯤꯇ ꯈꯪꯉꯤ ꯑꯩꯒꯤ ꯏꯆꯥ ꯂꯩꯔꯕ ꯃꯇꯝꯗ ꯑꯩꯅ ꯑꯩꯒꯤ ꯏꯆꯥꯗ ꯇꯧꯔꯤꯕ ꯑꯁꯨꯝꯅ ꯑꯩꯉꯣꯟꯗꯁꯨ ꯏꯃꯥ ꯕꯥꯕꯅ ꯇꯧꯔꯛꯈꯤ ꯍꯥꯏꯕꯁꯤ ꯑꯩ ꯆꯞ ꯌꯨꯡꯅ ꯍꯧꯖꯤꯛꯇ ꯑꯩ ꯌꯥꯝꯅ ꯊꯝꯃꯣꯏ ꯁꯦꯡꯅ ꯅꯨꯡꯉꯥꯏꯇꯦ ꯑꯗꯨꯅ ꯏꯃꯥ ꯕꯥꯕꯒꯤ ꯑꯄꯦꯟꯕ ꯄꯣꯛꯅꯕꯒꯤ ꯃꯑꯣꯡꯗ ꯑꯩꯅ ꯁꯦꯕꯥꯁꯤ ꯇꯧꯒꯦ ꯈꯜꯂꯤ ꯑꯗꯣ ꯄꯨꯟꯁꯤ ꯅꯨꯡꯁꯥꯡꯅ ꯊꯝꯕꯤꯔꯒꯗꯤ ꯏꯃꯥ ꯕꯥꯕꯅ ꯁꯤꯗ꯭ꯔꯤꯐꯥꯎꯗꯤ ꯑꯩ ꯁꯦꯕꯥꯁꯤ ꯄꯦꯟꯅ ꯇꯧꯍꯧꯒꯦꯅ ꯍꯥꯏꯕꯁꯤ ꯑꯩꯒꯤ ꯂꯦꯡꯗ꯭ꯔꯕ ꯑꯩꯒꯤ ꯋꯥꯈꯟꯅꯤ ꯀꯔꯤꯒꯨꯝꯕ ꯃꯈꯣꯏꯗ ꯑꯋꯥꯕ ꯄꯣꯠꯂꯨꯝ ꯑꯃꯠꯇ ꯄꯤꯗꯅ ꯌꯥꯝꯅ ꯅꯨꯡꯁꯤꯕꯒ ꯂꯣꯏꯅꯅ ꯊꯝꯕꯤꯕ ꯑꯋꯥꯠ ꯑꯄꯥ ꯍꯪꯕꯤꯕ ꯑꯁꯤꯅ ꯆꯤꯡꯕꯁꯤꯡꯁꯤ ꯇꯧꯔꯒ ꯌꯥꯝꯅ ꯅꯨꯡꯁꯤꯅ ꯂꯣꯏꯅꯕꯤꯕ ꯏꯃꯥ ꯕꯥꯕꯅ ꯅꯨꯡꯁꯤꯕꯁꯤ ꯀꯌꯥꯝꯃꯨꯛ ꯅꯨꯡꯁꯤꯕꯒꯦ ꯍꯥꯏꯕꯗ ꯍꯧꯖꯤꯛꯐꯥꯎꯕꯗ ꯅꯨꯡꯁꯤꯔꯤ ꯄꯤꯛꯏꯉꯩꯗꯒꯤꯅ ꯍꯧꯖꯤꯛ ꯐꯥꯎꯕꯗ ꯑꯗꯨꯛꯀꯤ ꯃꯇꯤꯛ ꯏꯃꯥ ꯕꯥꯕꯅ ꯑꯩꯈꯣꯏꯕꯨ ꯈꯜꯂꯤ ꯁꯨꯃꯥꯏꯅ ꯀꯥꯅꯒꯨꯝꯕ ꯑꯃꯠꯇꯅ ꯈꯟꯕ ꯌꯧꯕ ꯉꯝꯕ ꯅꯠꯇꯦ ꯏꯃꯥ ꯕꯥꯕꯅ ꯈꯜꯂꯤ ꯁꯨꯃꯥꯏꯅ ꯑꯗꯨꯅ ꯃꯈꯣꯏꯒꯤ ꯇꯧꯐꯝ ꯊꯣꯛꯄꯁꯨ ꯑꯩ ꯆꯞ ꯆꯥꯅ ꯇꯧꯒꯅꯤ ꯍꯥꯏꯕꯁꯤ ꯑꯩꯒꯤ ꯂꯦꯡꯗ꯭ꯔꯕ ꯋꯥꯁꯛꯅꯤ